ꯑꯩꯈꯣꯏꯒꯤ ꯃꯐꯝꯗ ꯇꯣꯏꯅ ꯎꯕ ꯎꯆꯦꯛꯁꯤꯡꯗꯤ ꯎꯆꯦꯛꯁꯤꯡꯗꯤ ꯈꯨꯅꯨ ꯂꯝ ꯂꯝꯈꯨꯅꯨ ꯁꯉꯥꯏꯔꯥꯕ ꯉꯥꯔꯥꯛꯄꯤ ꯃꯀꯨ ꯂꯃꯉꯥꯅꯨ ꯆꯣꯔꯥ ꯁꯦꯝꯕ꯭ꯔꯥꯡ ꯑꯁꯤꯅꯆꯤꯡꯕ ꯀꯌꯥ ꯎꯨꯏ ꯑꯩꯅ ꯈ꯭ꯋꯥꯏꯗꯒꯤ ꯄꯥꯝꯖꯕ ꯎꯆꯦꯛꯇꯤ ꯄꯦꯔꯠ ꯄꯦꯔꯠꯁꯤꯅꯦ ꯑꯩꯅ ꯄꯦꯔꯠꯁ ꯄꯥꯝꯕꯒꯤ ꯃꯔꯝꯗꯤ ꯄꯦꯔꯣꯠꯁꯦ ꯌꯥꯝꯅꯁꯨ ꯐꯖꯩ ꯎꯃꯁꯨꯡ ꯑꯩꯈꯣꯏꯅ ꯃꯥ ꯁꯥꯟꯅꯕꯗꯁꯨ ꯌꯥꯏ ꯃꯔꯣꯟꯁꯨ ꯇꯝꯕꯤꯕ ꯌꯥꯏ ꯑꯗꯨꯅ ꯃꯔꯝ ꯑꯣꯏꯔꯒ ꯑꯩꯅ ꯄꯦꯔꯣꯠ ꯑꯁꯤ ꯌꯥꯝꯅ ꯄꯥꯝꯃꯦ ꯃꯈꯣꯏ ꯃꯈꯣꯏ ꯃꯄꯨꯁꯨ ꯌꯥꯝꯅ ꯅꯤꯡꯏ ꯑꯗꯨꯕꯨ ꯃꯈꯣꯏꯁꯤ ꯌꯥꯝ ꯀꯤꯌ꯭ꯔ ꯂꯧꯕꯗꯤ ꯗ꯭ꯔꯀꯥꯔ ꯑꯣꯏ ꯃꯔꯝꯗꯤ ꯌꯥꯝꯅ ꯁꯤꯒꯜꯂꯤ ꯃꯈꯣꯏꯅ ꯌꯥꯝꯅ ꯄꯥꯝꯅ ꯆꯥꯕ ꯄꯣꯠ ꯈꯔꯗꯤ ꯄꯣꯠ ꯈꯔꯗꯤ ꯃꯣꯔꯣꯛ ꯑꯇꯦꯛꯄꯒꯨꯝꯕ ꯁꯤꯠꯁ ꯁꯤꯠꯁ ꯀꯨꯝꯕ ꯅꯠꯁ ꯍꯥꯏꯕꯗꯤ ꯂꯩꯕꯥꯛ ꯍꯋꯥꯏ ꯒꯨꯝꯕ ꯐ꯭ꯔꯨꯏꯠꯁ ꯃꯈꯜ ꯑꯌꯥꯝꯕꯁꯨ ꯆꯥꯏ ꯋꯤꯖꯤꯇꯦꯕꯜꯁ ꯑꯌꯥꯝꯕ ꯆꯥꯏ ꯂꯤꯐ ꯑꯣꯏꯕ ꯍꯥꯏꯕꯗꯤ ꯋꯤꯖꯤꯇꯦꯕꯜꯒꯨꯝꯕ ꯅꯥꯄꯤ ꯑꯗꯨꯒ ꯏꯟꯁꯦꯛꯁꯀꯨꯝꯕꯁꯨ ꯃꯈꯣꯏꯅ ꯌꯥꯝ ꯄꯥꯝꯖꯅ ꯆꯥꯏ ꯑꯗꯨꯒ ꯄꯦꯔꯠꯁ ꯑꯁꯤ ꯌꯥꯝꯅ ꯍꯥꯏꯕꯁꯨ ꯏꯜꯂꯤ ꯑꯗꯨꯅ ꯑꯩꯗꯤ ꯄꯦꯔꯣꯠꯁꯦ ꯌꯥꯝꯅꯁꯨ ꯄꯥꯝꯖꯩ